ꯑꯩꯅ ꯊꯧꯕꯥꯜ ꯕꯖꯥꯔꯗꯒꯤ ꯊꯔꯃꯣꯐ꯭ꯂꯥꯛꯁ ꯏꯁꯇꯤꯜꯒꯤ ꯑꯃ ꯂꯩꯖꯔꯛꯑꯦ ꯃꯃꯜꯁꯨ ꯂꯨꯄꯥ ꯆꯇ꯭ꯔꯨꯛ ꯌꯥꯡꯈꯩ ꯈꯇꯃꯛ ꯄꯤ ꯍꯥꯏꯔꯤꯕ ꯊꯔꯃꯣꯐ꯭ꯂꯥꯛꯁ ꯑꯁꯦ ꯑꯍꯤꯡ ꯆꯨꯞꯄ ꯊꯝꯕ ꯃꯇꯝꯗ ꯏꯁꯤꯡ ꯁꯨꯡꯏꯪ ꯏꯪꯉꯝꯗꯦ ꯁꯥꯗꯨꯅꯇ ꯂꯩꯔꯝꯃꯤ ꯌꯥꯝꯅ ꯐꯕ ꯀ꯭ꯋꯥꯂꯤꯇꯤꯅꯤ ꯃꯃꯜꯁꯨ ꯌꯥꯝꯅ ꯍꯣꯡꯉꯤ ꯃꯌꯥꯝꯁꯨ ꯂꯩꯕꯤꯌꯨ